ꯑꯩꯈꯣꯏꯅ ꯒꯥꯔꯗꯦꯟ ꯑꯃ ꯁꯦꯝꯒꯠꯄ ꯃꯇꯝꯗ ꯌꯣꯠꯄꯥꯛ ꯀꯨꯝꯕ ꯌꯣꯠ ꯀꯨꯝꯕ ꯆꯪꯉꯦ ꯂꯩꯕꯥꯛꯇꯣ ꯇꯧꯅꯕꯒꯤꯗꯃꯛꯇ ꯑꯗꯨꯒ ꯕꯦꯔꯆꯥꯟꯒꯨꯝꯕꯁꯤꯅ ꯂꯩꯕꯥꯛꯇꯣ ꯈꯣꯠꯇꯣꯛꯑꯒ ꯂꯩꯗꯣ ꯄꯥꯝꯕꯤꯗꯣ ꯊꯥꯅꯕ ꯑꯗꯨꯒ ꯀꯩꯅꯣ ꯂꯩꯗꯨꯒꯤ ꯑꯩꯈꯣꯏꯒꯤ ꯍꯥꯔꯅꯨꯡꯒꯨꯝꯕ ꯍꯥꯏꯗꯤ ꯀꯩꯅꯣꯒꯤ ꯑꯣꯏꯕ ꯍꯥꯔ ꯍꯥꯏꯗꯤ ꯑꯩꯈꯣꯏꯒꯤ ꯈꯨꯠꯁꯦꯝꯒꯤ ꯑꯣꯏꯕ ꯄꯣꯠ ꯆꯩ ꯍꯥꯔ ꯃꯥꯒꯤ ꯃꯆꯤꯟꯆꯥꯛ ꯑꯣꯏꯅꯕ ꯑꯗꯨꯒꯨꯝꯕꯁꯨ ꯑꯗꯨꯝ ꯍꯥꯞꯄꯤꯔꯦ ꯑꯗꯨꯗꯨꯒ ꯅꯨꯡꯇꯤꯒꯤ ꯏꯁꯤꯡꯒꯁꯨ ꯑꯗꯨꯝ ꯆꯥꯏꯕꯤ ꯑꯗꯨꯗꯒꯤ ꯂꯩꯗꯣ ꯁꯦꯝꯕꯗ ꯀꯥꯇꯤꯒꯨꯝꯕ ꯀꯔꯤꯒꯨꯝꯕ ꯑꯗꯨꯒꯨꯝꯕꯁꯨ ꯑꯗꯨꯝ ꯆꯪꯉꯦ ꯑꯗꯨꯒ ꯒ꯭ꯂꯣꯞꯂꯥꯡꯁꯨ ꯎꯞꯄꯒ ꯒꯥꯔꯗꯦꯟꯗꯣ ꯑꯗꯨꯝ ꯁꯦꯝꯃꯦ ꯑꯗꯨꯒ ꯅꯣꯡꯒꯨꯝꯕ ꯀꯔꯤꯒꯨꯝꯕ ꯁꯨꯝ ꯆꯨꯇꯥꯔꯒꯗꯤ ꯑꯗꯨꯝ ꯕꯨꯠ ꯀꯨꯝꯕꯁꯨ ꯇꯣꯡꯕ ꯑꯗꯨꯝ ꯆꯪꯉꯦ ꯑꯗꯨꯗꯨꯒ ꯂꯩꯗꯣ ꯑꯗꯨꯝ ꯐꯒꯠꯂꯛꯄꯗꯁꯨ ꯑꯩꯈꯣꯏꯒꯤ ꯇꯤꯟ ꯀꯩꯀꯥ ꯆꯥꯗꯅꯕ ꯐꯖꯅ ꯐ꯭ꯂꯥꯋꯔꯗꯣ ꯁꯥꯠꯄ ꯉꯝꯅꯕ ꯂꯩꯗꯣ ꯁꯥꯠꯄ ꯉꯝꯅꯕ ꯍꯤꯗꯥꯛ ꯀꯩꯀꯥꯁꯨ ꯑꯗꯨꯝ ꯆꯥꯏꯕꯤꯌꯦ ꯑꯗꯨꯃꯥꯏꯅ ꯒꯥꯔꯗꯦꯟ ꯁꯦꯝꯃꯦ